ꯍꯥꯏꯀꯤꯡ ꯆꯠꯄꯗ ꯑꯩ ꯀꯩꯅꯣ ꯑꯃ ꯌꯥꯎꯈ꯭ꯔꯦ ꯂꯝꯕꯤ ꯂꯝꯍꯥꯡꯅꯕ ꯑꯃ ꯌꯥꯎꯈ꯭ꯔꯦ ꯑꯗꯨꯕꯨ ꯗꯥꯎ ꯌꯥꯕ ꯑꯃꯒ ꯏꯃꯥꯟꯅꯕ ꯑꯩꯒꯤ ꯆꯠꯃꯤꯟꯅꯕ ꯀꯩꯅꯣꯗꯨꯒ ꯏꯕꯥꯟꯅꯤꯈꯛꯇꯪ ꯂꯩꯍꯧꯕ ꯍꯥꯏꯕꯗꯤ ꯅꯣꯡ ꯇꯥꯕꯒ ꯑꯗꯨꯒ ꯀꯩꯅꯣ ꯇꯧꯕ ꯂꯩꯆꯤꯟꯁꯨ ꯌꯥꯝ ꯊꯥꯕ ꯍꯧꯖꯤꯛꯀꯤ ꯑꯋꯥꯡꯕ ꯆꯤꯡ ꯑꯃ ꯀꯥꯏꯌꯦ ꯎꯈ꯭ꯔꯨꯜ ꯎꯈ꯭ꯔꯨꯜ ꯁꯥꯏꯠꯇ ꯑꯗꯨꯗ ꯃꯥꯡꯂꯦ ꯑꯗꯨ ꯏꯕꯥꯟꯅꯤꯒꯤ ꯑꯣꯏꯅ ꯈꯥꯎ ꯑꯃꯃꯝꯗ ꯀꯩꯅꯣꯗꯤ ꯍꯥꯞꯄꯛꯑꯦ ꯆꯦꯡꯒꯨꯝꯕ ꯍꯋꯥꯏꯒꯨꯝꯕ ꯍꯥꯏꯐꯦꯠ ꯏꯕꯥꯟꯅꯤꯒꯤ ꯆꯥꯡ ꯑꯃꯃꯝ ꯍꯥꯞꯆꯔꯛꯑꯦ ꯑꯗꯨꯗꯨꯅ ꯏꯕꯥꯟꯅꯤ ꯌꯥꯝ ꯋꯥꯅ ꯂꯦꯟꯕ ꯑꯃ ꯌꯥꯎꯈꯤ ꯑꯗꯨ ꯑꯗꯨꯒꯤ ꯌꯥꯎꯔꯛꯄꯗꯨꯅ ꯏꯕꯥꯟꯅꯤ ꯍꯤꯡꯉꯛꯏ ꯇꯁꯦꯡꯅ ꯍꯥꯏꯔꯒꯗꯤ ꯖꯪꯒꯜ ꯃꯅꯨꯡꯗ